ꯑꯩꯅ ꯈ꯭ꯋꯥꯏꯗꯒꯤ ꯄꯥꯝꯖꯕ ꯂꯥꯏꯔꯤꯛ ꯍꯥꯏꯔꯒꯗꯤ ꯀꯦ ꯀꯦ ꯑꯦꯟ ꯗꯥꯔꯨꯋꯥꯂꯥꯅ ꯏꯕ ꯂꯞ ꯑꯦꯀ꯭ꯔꯣꯁ ꯗ ꯁꯣꯜ ꯗꯦꯖꯥꯔꯠ ꯑꯁꯤꯅꯤ ꯂꯞ ꯑꯦꯀ꯭ꯔꯣꯁ ꯗ ꯁꯣꯜ ꯗꯦꯖꯥꯔꯠ ꯍꯥꯏꯔꯤꯕ ꯋꯥꯔꯤ ꯑꯁꯤ ꯌꯥꯝꯅ ꯍꯥꯏꯔꯤꯕ ꯋꯥꯔꯤ ꯑꯁꯤ ꯀꯔꯤꯗ ꯌꯨꯝꯐꯝ ꯑꯣꯏꯕꯅꯣ ꯍꯥꯏꯕ ꯇꯥꯔꯒꯗꯤ ꯅꯨꯡꯁꯤꯕꯗ ꯁꯛ ꯆꯨ ꯖꯥꯠ ꯕꯤꯖꯥꯠ ꯅꯥꯏꯗꯦ ꯍꯥꯏꯕꯗꯨ ꯍꯥꯏꯕꯗꯨ ꯇꯥꯛꯄ ꯑꯗꯨꯒꯨꯝꯕ ꯋꯥꯔꯤꯅꯤ ꯍꯥꯏꯔꯤꯕ ꯋꯥꯔꯤ ꯑꯁꯤꯒꯤ ꯀꯦꯔꯦꯛꯇꯔ ꯈꯔ ꯍꯥꯏꯖꯕ ꯇꯥꯔꯒꯗꯤ ꯅꯖꯥꯞ ꯍꯥꯏꯔꯤꯕ ꯅꯨꯄꯥꯃꯆꯥ ꯑꯁꯤꯅ ꯐꯇꯤꯃꯥ ꯍꯥꯏꯕ ꯃꯁꯛ ꯃꯇꯧ ꯐꯖꯔꯕꯤ ꯅꯨꯄꯤ ꯑꯁꯤ ꯑꯁꯤꯕꯨ ꯄꯥꯀꯤꯁꯇꯥꯟꯗꯒꯤ ꯏꯟꯗꯤꯌꯥꯗ ꯆꯦꯜꯂꯛꯄꯒꯤ ꯃꯇꯥꯡꯗ ꯂꯤꯕ ꯑꯗꯨꯒꯨꯝꯕ ꯋꯥꯔꯤꯅꯤ ꯋꯥꯔꯤ ꯑꯁꯤ ꯇꯦꯟꯇꯛꯅ ꯃꯌꯥꯝꯗ ꯂꯤꯖꯒꯦ ꯅꯖꯥꯞꯅ ꯅꯖꯥꯞꯀꯤ ꯂꯝ ꯏꯟꯗꯤꯌꯥꯒꯤ ꯀꯕꯨꯗꯥ ꯍꯥꯏꯔꯤꯕ ꯃꯐꯝ ꯑꯁꯤꯗ ꯆꯍꯤ ꯑꯍꯨꯝ ꯅꯣꯡ ꯇꯥꯔꯛꯇꯕꯗꯒꯤ ꯏꯀꯪ ꯊꯣꯛꯄꯒꯤ ꯑꯋꯥꯕ ꯑꯗꯨ ꯃꯥꯏꯌꯣꯛꯅꯈꯤ ꯏꯀꯪ ꯑꯁꯤꯅ ꯃꯔꯝ ꯑꯣꯏꯔꯒ ꯃꯤꯁꯤꯡ ꯑꯁꯤ ꯆꯥꯕ ꯊꯛꯄ ꯐꯪꯗꯕ ꯑꯋꯥꯕ ꯀꯌꯥ ꯑꯃꯔꯣꯝ ꯃꯌꯥꯝꯅ ꯊꯦꯡꯅꯗꯨꯅ ꯂꯥꯛꯏ ꯍꯥꯏꯔꯤꯕ ꯅꯖꯥꯞ ꯑꯁꯤ ꯆꯍꯤ ꯀꯨꯟ ꯁꯨꯔꯕ ꯃꯁꯛ ꯃꯇꯧ ꯐꯖꯔꯕ ꯑꯗꯨꯒꯨꯝꯕ ꯃꯣꯡ ꯍꯥꯖꯗꯕ ꯅꯨꯄꯥ ꯃꯆꯥ ꯑꯃꯈꯛꯅꯤ ꯃꯤꯉꯣꯟꯗ ꯀꯔꯤ ꯉꯥꯡꯒꯅꯤ ꯌꯥꯝ ꯃꯤꯉꯣꯟꯗ ꯋꯥ ꯀꯟꯅꯐꯥꯎꯕ ꯃꯃꯤꯠꯅꯐꯥꯎꯕ ꯍꯟꯅ ꯌꯦꯡꯈꯠꯄ ꯉꯝꯖꯗꯕ ꯅꯨꯄꯥ ꯃꯆꯥ ꯑꯃꯈꯛꯅꯤ ꯃꯍꯥꯛꯀꯤ ꯃꯄꯥꯒꯤ ꯃꯃꯤꯡꯅ ꯑꯐꯇꯥꯞ ꯀꯧꯏ ꯍꯥꯏꯔꯤꯕ ꯃꯄꯥ ꯑꯁꯤꯅ ꯏꯟꯗꯤꯌꯥꯗꯒꯤ ꯄꯥꯀꯤꯁꯇꯥꯟꯗ ꯆꯠꯂꯒ ꯁ꯭ꯃꯒ꯭ꯂꯔ ꯇꯧꯕ ꯅꯨꯄꯥ ꯑꯃꯈꯛꯅꯤ ꯄꯥꯀꯤꯁꯇꯥꯟꯗꯒꯤ ꯒꯟꯖꯥ ꯀꯥꯅꯤ ꯑꯁꯤ ꯂꯧꯔꯛꯑꯒ ꯏꯟꯗꯤꯌꯥꯗ ꯃꯥꯅ ꯌꯣꯟꯕꯒꯤ ꯊꯕꯛ ꯑꯁꯤ ꯃꯍꯥꯛꯅ ꯇꯧꯏ ꯃꯇꯧ ꯑꯁꯨꯝꯅ ꯑꯐꯇꯥꯞꯅ ꯃꯆꯥꯅꯨꯄꯥ ꯅꯖꯥꯞ ꯑꯁꯤ ꯄꯨꯔꯒ ꯄꯥꯀꯤꯁꯇꯥꯟꯗꯒꯤ ꯄꯥꯀꯤꯁꯇꯥꯟꯗ ꯄꯨꯔꯒ ꯑꯗꯨꯝ ꯃꯈꯣꯏꯒꯤ ꯕꯤꯖꯤꯅꯦꯁꯀꯤ ꯂꯥꯏꯟ ꯑꯁꯤ ꯃꯆꯥꯅꯨꯄꯥꯗꯁꯨ ꯈꯪꯍꯧꯅꯕꯅꯤ ꯍꯥꯏꯗꯨꯅ ꯑꯗꯨꯝ ꯄꯨꯔꯒ ꯆꯠꯂꯝꯃꯤ ꯍꯥꯏꯔꯤꯕ ꯃꯇꯝ ꯅꯣꯡꯃꯗꯤ ꯅꯖꯥꯞ ꯍꯥꯏꯔꯤꯕ ꯅꯨꯄꯥ ꯃꯆꯥ ꯑꯁꯤꯅ ꯃꯣꯏꯅ ꯍꯦꯛ ꯍꯦꯛ ꯄꯥꯀꯤꯁꯇꯥꯟꯗ ꯊꯨꯡꯕ ꯏꯃꯨꯡ ꯑꯗꯨꯒꯤ ꯅꯨꯄꯤ ꯃꯆꯥ ꯂꯩꯁꯥꯕꯤ ꯃꯆꯥ ꯑꯃꯈꯛ ꯊꯦꯡꯅꯖꯈꯤ ꯍꯥꯏꯔꯤꯕ ꯅꯨꯄꯤ ꯃꯆꯥ ꯑꯗꯨꯒꯤ ꯃꯃꯤꯡꯗꯤ ꯐꯇꯤꯃꯥ ꯀꯧꯏ ꯐꯇꯤꯃꯥ ꯑꯁꯤ ꯏꯂꯥꯏꯆꯤ ꯌꯣꯟꯕ ꯅꯨꯄꯥ ꯑꯃ ꯂꯣꯡꯒꯨꯝꯕ ꯏꯂꯥꯏꯆꯤꯒꯨꯝꯕ ꯅꯨꯄꯥ ꯑꯃꯈꯛꯀꯤ ꯃꯆꯥ ꯅꯨꯄꯤꯅꯤ ꯍꯥꯏꯔꯤꯕ ꯐꯇꯤꯃꯥ ꯑꯁꯤ ꯌꯦꯡꯕ ꯃꯇꯝꯗ ꯑꯁꯨꯛꯀꯤ ꯃꯇꯤꯛ ꯃꯁꯛ ꯐꯖꯩ ꯆꯪꯈꯣꯜꯂꯤ ꯍꯦꯛ ꯌꯦꯡꯕ ꯃꯇꯝꯗ ꯅꯨꯡꯁꯤꯕ ꯄꯣꯛꯏ ꯃꯔꯝ ꯑꯁꯤꯅ ꯅꯖꯥꯞꯅ ꯐꯇꯤꯃꯥꯕꯨ ꯑꯍꯥꯟꯕ ꯎꯕ ꯃꯇꯝꯗ ꯂꯞ ꯑꯦꯠ ꯐ꯭ꯔꯁ ꯁꯥꯏꯠ ꯍꯥꯏꯕꯗꯨ ꯑꯣꯏꯈꯤ ꯐꯇꯤꯃꯥꯅꯁꯨ ꯅꯖꯥꯞꯄꯨ ꯎꯕ ꯃꯇꯝꯗ ꯃꯄꯨꯛꯅꯤꯡꯗ ꯅꯨꯡꯁꯤꯕ ꯍꯥꯏꯕꯗꯨ ꯄꯣꯛꯈꯤ ꯑꯃꯔꯣꯝꯗꯅ ꯐꯇꯤꯃꯥ ꯍꯥꯏꯔꯤꯕ ꯅꯨꯄꯤ ꯃꯆꯥ ꯑꯁꯤꯒꯤ ꯃꯥꯃꯅ ꯃꯥꯃ ꯃꯃꯤꯡꯅ ꯀꯥꯂꯤꯁꯥ ꯍꯥꯏꯔꯤꯕ ꯅꯨꯄꯥ ꯑꯁꯤꯅ ꯃꯈꯣꯏꯒꯤ ꯕꯤꯖꯤꯅꯦꯁ ꯇꯧꯃꯤꯟꯅꯕ ꯅꯨꯄꯥ ꯃꯍꯃꯨꯠ ꯑꯂꯤ ꯍꯥꯏꯔꯤꯕ ꯅꯨꯄꯥ ꯑꯁꯤꯗ ꯅꯝꯐꯨꯗ ꯂꯨꯍꯣꯡꯅꯕꯅꯤ ꯍꯥꯏꯗꯨꯅ ꯃꯉꯣꯟꯗ ꯐꯣꯔꯁ ꯇꯧꯔꯝꯃꯤ ꯑꯗꯨꯕꯨ ꯐꯇꯤꯃꯥꯅ ꯍꯥꯏꯔꯤꯕ ꯂꯨꯍꯣꯡꯕ ꯑꯗꯨ ꯌꯥꯅꯤꯡꯉꯝꯗꯦ ꯑꯃꯔꯣꯝꯗꯅ ꯅꯖꯥꯞ ꯑꯃꯁꯨꯡ ꯐꯇꯤꯃꯥ ꯃꯈꯣꯏ ꯑꯅꯤꯃꯛ ꯑꯍꯥꯟꯕ ꯎꯕꯗ ꯅꯨꯡꯁꯤꯕ ꯍꯥꯏꯕꯗꯣ ꯄꯣꯛꯈꯤꯕꯅ ꯃꯔꯝ ꯑꯣꯏꯔꯒ ꯃꯈꯣꯏ ꯑꯅꯤꯃꯛ ꯅꯨꯡꯁꯤꯅꯕꯒꯤ ꯃꯤꯍꯨꯜ ꯑꯗꯣ ꯄꯣꯛꯈꯤ ꯑꯃꯔꯣꯝꯗꯅ ꯃꯇꯧ ꯀꯃꯥꯏ ꯇꯧꯔꯤ ꯁꯣꯝ ꯅꯥꯀꯟꯗ ꯅꯖꯥꯞꯅ ꯃꯣꯡ ꯍꯥꯖꯗꯕ ꯅꯨꯄꯥ ꯃꯆꯥ ꯑꯁꯤꯅ ꯍꯥꯏꯔꯤꯕ ꯐꯇꯤꯃꯥ ꯑꯁꯤ ꯅꯨꯡꯁꯤꯕꯒꯤꯗꯃꯛꯇ ꯅꯖꯥꯞ ꯐꯇꯤꯃꯥ ꯑꯁꯤ ꯃꯌꯨꯝꯗꯒꯤ ꯍꯨꯔꯥꯜꯂꯒ ꯄꯨꯗꯅ ꯂꯥꯛꯄꯒꯤ ꯋꯥꯔꯤ ꯑꯗꯣ ꯋꯥꯔꯤ ꯑꯁꯤꯗ ꯇꯥꯛꯏ ꯅꯖꯥꯞꯅ ꯐꯇꯤꯃꯥ ꯑꯁꯤ ꯃꯌꯨꯝꯗꯒꯤ ꯇꯨꯃꯤꯟꯅ ꯂꯣꯟꯅ ꯄꯨꯔꯛꯑ ꯂꯥꯛꯑꯒ ꯏꯟꯗꯤꯌꯥꯒꯤ ꯁꯥꯔꯕ ꯊꯥꯔ ꯗꯦꯖꯥꯔꯠ ꯑꯁꯤꯗ ꯂꯥꯜꯂꯒ ꯂꯥꯛꯈꯤ ꯍꯥꯏꯔꯤꯕ ꯂꯥꯛꯄ ꯃꯇꯝꯗ ꯅꯖꯥꯞ ꯈꯣꯏꯒꯤ ꯈꯨꯟꯗ ꯆꯍꯤ ꯑꯍꯨꯝ ꯅꯣꯡ ꯇꯥꯗꯗꯅ ꯂꯩꯔꯝꯕ ꯑꯗꯨ ꯐꯇꯤꯃꯥꯅ ꯍꯥꯏꯔꯤꯕ ꯃꯐꯝ ꯑꯁꯤꯗ ꯍꯦꯛ ꯇꯥꯕꯒ ꯃꯈꯣꯡ ꯂꯩꯕꯥꯛ ꯇꯥꯕꯒ ꯅꯣꯡ ꯇꯥꯔꯛꯈꯤ ꯃꯔꯝ ꯑꯁꯤꯅ ꯃꯐꯝ ꯑꯗꯨꯗ ꯂꯩꯔꯤꯕ ꯃꯤꯁꯤꯡꯅ ꯐꯇꯤꯃꯥ ꯑꯁꯤ ꯃꯈꯣꯏꯒꯤ ꯂꯩꯕꯥꯛꯇ ꯂꯥꯛꯄꯗ ꯌꯥꯝꯅ ꯃꯪꯒꯣꯜ ꯃꯁꯛ ꯑꯣꯏꯔꯕ ꯅꯨꯄꯤꯃꯆꯥ ꯑꯃꯈꯛꯅꯤ ꯍꯥꯏꯗꯅ ꯃꯌꯥꯝꯅ ꯂꯧꯅꯈꯤ ꯃꯔꯝ ꯑꯁꯤꯗꯒꯤ ꯐꯇꯤꯃꯥ ꯑꯁꯤꯕꯨ ꯃꯈꯣꯏꯅ ꯌꯥꯝꯅ ꯂꯨꯅ ꯆꯥꯟꯅ ꯇꯧꯕꯤꯈꯤ ꯋꯥꯔꯤ ꯑꯁꯤꯅ ꯅꯨꯡꯒꯤ ꯑꯣꯏꯕ ꯋꯥꯍꯟꯊꯣꯛꯇꯤ ꯅꯨꯡꯁꯤꯅꯕꯗ ꯖꯥꯠ ꯕꯤꯖꯥꯠ ꯀꯨꯆꯨ ꯀꯨꯃꯦꯟ ꯑꯃꯁꯨꯡ ꯂꯝꯒꯤ ꯈꯦꯅꯕ ꯂꯩꯇꯅ ꯂꯩꯇꯦ ꯍꯥꯏꯕꯗꯨ ꯇꯥꯛꯄ ꯑꯗꯨꯒꯨꯝꯕ ꯋꯥꯔꯤꯅꯤ ꯂꯞ ꯑꯦꯀ꯭ꯔꯣꯁ ꯗ ꯁꯣꯜ ꯗꯦꯖꯥꯔꯠ ꯑꯁꯤ